ꯎꯆꯦꯛ ꯌꯣꯈꯠꯅꯅꯕ ꯍꯥꯏꯕꯗꯤ ꯃꯁꯤꯡ ꯌꯥꯝꯅꯅꯕ ꯑꯩꯈꯣꯏꯒꯤ ꯆꯦꯛꯁꯤꯟ ꯊꯧꯔꯥꯡ ꯍꯥꯏꯇꯥꯔꯒꯗꯤ ꯁꯔꯀꯥꯔꯅ ꯋꯥꯏꯜ ꯑꯦꯅꯤꯃꯦꯜ ꯄ꯭ꯔꯣꯇꯦꯛꯁꯟ ꯅꯆꯤꯡꯕꯁꯤꯡ ꯂꯧꯈꯠꯂꯤ ꯑꯗꯣ ꯎꯆꯦꯛ ꯐꯥꯗꯅꯕ ꯎꯆꯦꯛ ꯍꯥꯠꯇꯅꯕ ꯎꯆꯦꯛ ꯀꯝꯗꯧꯅ ꯌꯣꯛꯅꯅꯕ ꯌꯣꯛꯁꯤꯒꯦ ꯑꯗꯨꯒ ꯎꯆꯦꯛ ꯃꯁꯤꯡ ꯌꯥꯝꯅꯅꯕ ꯀꯔꯤ ꯀꯔꯤ ꯄꯥꯝꯕꯩ ꯇꯧꯁꯤꯒꯦ ꯍꯥꯏꯕ ꯑꯗꯨꯒꯨꯝꯕ ꯑꯩꯈꯣꯏꯒꯤ ꯇꯣꯉꯥꯟꯕ ꯑꯩꯈꯣꯏꯒꯤ ꯋꯥꯏꯜ ꯑꯦꯅꯤꯃꯦꯜ ꯄ꯭ꯔꯣꯇꯦꯛꯁꯟ ꯑꯦꯅꯤꯃꯦꯜ ꯍꯥꯏꯇꯥꯔꯦ ꯑꯗꯨꯒꯤ ꯀꯥꯡꯕꯨꯅ ꯌꯥꯝꯅ ꯀꯟꯅ ꯁꯤꯜ ꯂꯥꯡꯉꯤ